ꯍꯜꯂꯣ ꯑꯥ ꯁꯤꯕꯨ ꯑꯖꯥꯗ ꯑꯣꯏꯕꯤꯔꯕꯣ ꯑꯥ ꯑꯥ ꯇꯨꯔꯤꯁ ꯒꯥꯏꯠꯀꯤ ꯑꯖꯥꯗꯇꯣ ꯑꯗꯣ ꯍꯧꯖꯤꯛꯀꯥꯟꯁꯤ ꯊꯥꯡꯒꯁꯤꯕꯨ ꯀꯣꯏꯕ ꯂꯥꯛꯄ ꯌꯥꯕ꯭ꯔꯣ ꯑꯗꯣ ꯂꯥꯛꯁꯤꯔꯥꯅ ꯈꯟꯕ ꯑꯗꯣ ꯍꯣꯏ ꯄꯨꯡ ꯀꯌꯥꯗꯒꯤ ꯀꯌꯥ ꯐꯥꯎꯕ ꯑꯗꯨꯝ ꯍꯥꯡꯒꯦ ꯑꯗꯨꯝ ꯆꯠꯄ ꯈꯣꯠꯄ ꯄꯨꯡ ꯀꯌꯥ ꯐꯥꯎꯕ ꯌꯥꯒꯦ ꯎꯝ ꯑꯗꯣ ꯑꯩꯈꯣꯏ ꯂꯥꯛꯑꯒꯁꯨ ꯑꯍꯤꯡ ꯂꯦꯛꯐꯝ ꯆꯥꯐꯝꯒꯨꯝꯕꯗꯤ ꯂꯩꯕ꯭ꯔꯥ ꯂꯩꯒꯗ꯭ꯔꯥ ꯎꯝ ꯑꯗꯨꯗꯤ ꯑꯩꯈꯣꯏ ꯑꯗꯨꯝ ꯍꯤ ꯂꯥꯡ ꯇꯣꯡꯕ ꯈꯣꯠꯄ ꯑꯗꯒꯤ ꯃꯣꯇꯣꯔꯕꯣꯠ ꯇꯣꯡꯕ ꯆꯠꯄ ꯈꯣꯠꯄꯁꯨ ꯀꯩꯁꯨ ꯀꯥꯏꯗꯦꯀꯣ ꯂꯩꯒꯅꯦꯕ ꯑꯣ ꯑꯣ ꯐꯔꯦ ꯐꯔꯦ ꯑꯗꯨꯗꯤ ꯑꯩꯈꯣꯏ ꯑꯦꯅꯤ ꯃꯇꯝ ꯑꯃꯗ ꯂꯥꯛꯄꯗ ꯀꯣꯜ ꯇꯧꯔꯛꯄ ꯑꯗꯨꯝ ꯌꯥꯕ ꯅꯠꯇ꯭ꯔꯣ ꯑꯣ ꯌꯥꯝ ꯐꯩ ꯌꯥꯝ ꯐꯔꯦ ꯌꯥꯝ ꯐꯔꯦ ꯑꯗꯨꯗꯤ ꯑꯩꯈꯣꯏ ꯂꯥꯛꯑꯀꯥꯟꯗꯗꯤ ꯑꯗꯨꯝ ꯀꯣꯜ ꯇꯧꯔ ꯍꯥꯏꯔꯛꯑꯒꯦꯀꯣ ꯎꯝ ꯍꯣꯏ ꯐꯔꯦ ꯐꯔꯦ